ꯐꯁꯨ ꯐꯩ ꯑꯗꯨꯝ ꯇꯧꯖꯩ ꯑꯗꯨꯒ ꯄꯥꯂꯛꯁꯤꯅ ꯌꯥꯝꯅ ꯑꯦꯟꯇꯤ ꯑꯣꯛꯁꯤꯗꯦꯟ ꯔꯤꯁ ꯑꯣꯏꯕ ꯑꯗꯨꯒꯨꯝꯕ ꯃꯅꯥ ꯃꯁꯤꯡ ꯑꯃꯈꯛꯅꯤ ꯃꯥꯁꯦ ꯑꯩꯈꯣꯏꯅ ꯀꯥꯡꯍꯧ ꯅꯠꯇ꯭ꯔꯒꯅ ꯊꯣꯡꯉꯒꯁꯨ ꯆꯥꯖꯩ ꯑꯗꯨꯒ ꯑꯃꯔꯣꯝꯗ ꯅꯤꯝꯁꯤꯅ ꯑꯩꯈꯣꯏꯒꯤ ꯎꯟꯁꯥꯗ ꯇꯧꯕ ꯂꯥꯏꯅꯥꯁꯤꯡꯗ ꯐꯍꯟꯕꯗ ꯑꯁꯨꯛꯀꯤ ꯃꯇꯤꯛ ꯀꯥꯅꯩ ꯃꯥꯁꯦ ꯐꯨꯠꯂꯒ ꯏꯔꯨꯖꯕ ꯃꯇꯝꯗ ꯏꯁꯀꯤꯟꯗ ꯇꯧꯕ ꯐꯨꯔꯤ ꯑꯦꯛꯖꯥꯝꯄꯜ ꯑꯣꯏꯅ ꯍꯥꯏꯔꯕꯗ ꯆꯤꯛꯀꯟ ꯄꯣꯛꯁꯀꯨꯝꯕꯁꯦ ꯑꯗꯨꯝ ꯐꯖꯩ ꯑꯗꯨꯒ ꯅꯥꯀꯜ ꯑꯃꯔꯣꯝꯗꯅ ꯍꯥꯏꯔꯤꯕ ꯃꯅꯥ ꯃꯁꯤꯡꯁꯤꯡꯁꯤꯅ ꯑꯦꯟꯇꯤꯕꯥꯏꯌꯣꯇꯤꯛꯇꯒꯤ ꯑꯗꯨꯝ ꯐꯩꯌꯦꯅ ꯑꯗꯨꯝ ꯂꯧꯖꯩ ꯑꯩꯅ